ꯎꯝ ꯍꯜꯂꯣ ꯍꯜꯂꯣ ꯍꯜꯂꯣ ꯍꯜꯂꯣ ꯏꯆꯦ ꯑꯣ ꯄꯣꯠ ꯆꯩ ꯂꯨꯍꯣꯡꯕꯒꯤ ꯄꯣꯠ ꯆꯩ ꯈꯤꯇ ꯂꯩꯒꯦ ꯇꯧꯕꯅꯤ ꯃꯃꯟ ꯀꯩꯅꯣꯅꯤ ꯀꯔꯤ ꯀꯔꯤ ꯌꯥꯎꯒꯦ ꯏꯆꯦꯗ ꯍꯣꯏ ꯂꯨꯍꯣꯡꯕꯒꯤ ꯃꯄꯣꯠ ꯂꯣꯏꯅ ꯑꯣ ꯀꯩꯅꯣ ꯇꯧꯕꯒꯤꯅꯦ ꯃꯣꯝꯄꯥꯛ ꯀꯔꯤ ꯀꯔꯥ ꯂꯣꯏ ꯌꯥꯎꯕ꯭ꯔꯥ ꯃꯣꯝꯄꯥꯛ ꯃꯣꯝꯄꯥꯛ ꯑꯗꯒꯤ ꯃꯣꯝꯄꯥꯛ ꯐꯤꯗꯛ ꯑꯗꯒꯤ ꯀꯥꯡꯒꯟ ꯅꯨꯡꯒꯟ ꯂꯣꯏꯅꯃꯛ ꯀꯩꯅꯣ ꯇꯧꯗꯣꯏꯅꯤ ꯂꯧꯗꯣꯏꯅꯤ ꯎꯝ ꯍꯣꯏ ꯍꯣꯏ ꯃꯣꯝꯄꯥꯛ ꯐꯤꯗꯛꯇꯤꯅꯦ ꯑꯍꯨꯝꯒꯨꯝꯕ ꯑꯗꯒꯤ ꯇꯔꯨꯛ ꯑꯃꯒ ꯃꯔꯤ ꯑꯃꯒ ꯑꯗꯨ ꯇꯔꯨꯛꯇꯨꯅ ꯄꯩꯁꯥ ꯀꯌꯥꯃꯨꯛꯀ ꯑꯣꯏꯗꯣꯏꯅꯣ ꯃꯃꯟꯗꯤ ꯌꯦꯡꯉꯒ

ꯎꯝ ꯎꯝ

ꯑꯣ ꯁꯤꯒꯤ ꯀꯩꯅꯣ ꯃꯆꯨꯁꯦ ꯀ꯭ꯔꯤꯝ ꯍꯪꯒꯥꯝꯄꯥꯟ ꯑꯣꯏ ꯀꯩꯑꯣꯏ ꯇꯧꯕ ꯗꯕꯜꯁꯤꯒ ꯑꯗꯒꯤ ꯑꯉꯧꯕ ꯑꯃꯒ ꯑꯣ ꯑꯗꯨ ꯍꯣꯏ ꯑꯗꯒꯤ ꯑꯌꯨꯛ ꯅꯨꯃꯤꯡꯗꯥꯡ ꯁꯤꯖꯤꯟꯅꯅꯕ ꯃꯣꯝꯄꯥꯛ ꯐꯤꯗꯛ ꯑꯗꯒꯤ ꯐꯤ ꯑꯄꯥꯕ ꯈꯔꯒ ꯈꯔꯁꯨ ꯑꯗꯨꯝ ꯂꯧꯖꯒꯦ ꯃꯣꯝꯄꯥꯛ ꯐꯤꯗꯛꯇꯤ ꯈꯔ ꯌꯥꯝ ꯂꯧꯔꯒꯦ

ꯎꯝ ꯑꯗꯨꯁꯨ

ꯍꯣꯏ ꯋꯥꯟꯄ꯭ꯂꯥꯏꯁꯤꯗꯁꯨ ꯈꯔ ꯌꯦꯡꯒꯦ ꯑꯗꯒꯤ ꯀꯩꯅꯣ ꯇꯧꯕꯒꯤ ꯈꯔ ꯀꯇꯟꯁꯨꯀꯣ ꯃꯤ ꯃꯤꯁꯤꯡꯁꯦ ꯁꯤꯁꯨ ꯑꯗꯒꯤ ꯁꯤꯁꯨ ꯋꯥꯟꯄ꯭ꯂꯥꯏꯗ ꯗꯕꯜ ꯗꯕꯜꯒ ꯃꯦꯗꯤꯌꯝꯒ ꯎꯝ ꯃꯦꯗꯤꯌꯝꯁꯤꯗ ꯃꯔꯤꯒꯨꯝꯕ ꯄꯤꯕꯤꯌꯨꯀꯣ ꯃꯦꯗꯤꯌꯝꯁꯤꯗ ꯃꯔꯤ ꯑꯗꯒꯤ ꯗꯕꯜꯁꯤꯗꯁꯨ ꯃꯔꯤ ꯑꯗꯨꯃꯥꯏꯅ ꯁꯤꯒꯤ ꯃꯆꯨꯁꯤꯅꯦ ꯑꯗꯒꯤ ꯁꯤꯁꯨ ꯁꯤꯒꯤ ꯑꯉꯥꯡꯕ ꯑꯉꯥꯡꯕꯁꯤꯁꯨ ꯂꯧꯒꯦ ꯑꯗꯒꯤ ꯈꯔ ꯀꯩꯅꯣ ꯃꯆꯨ ꯀꯔꯤ ꯍꯥꯏꯇꯥꯔꯦ ꯎꯔꯦꯡꯒꯤ ꯃꯆꯨ ꯁꯤꯃꯅꯦ ꯎꯝ ꯎꯝ ꯎꯔꯦꯡꯁꯤꯃꯁꯨ ꯂꯧꯔꯒꯦ ꯑꯗꯒꯤ

ꯑꯧ ꯑꯧ ꯑꯧ ꯍꯣꯏ ꯑꯗꯨ ꯑꯈꯥꯡꯕ ꯃꯆꯨꯅꯤ ꯑꯗꯨꯁꯨ ꯑꯗꯨ ꯑꯥ ꯎꯝ ꯎꯝ ꯎꯝ ꯎꯝ ꯍꯣꯏ ꯑꯗꯨꯅꯦ ꯑꯗꯨ ꯁꯤꯁꯨ ꯎꯔꯦꯡꯁꯤꯃꯁꯨ ꯀꯩꯅꯣ ꯉꯁꯥꯏꯒꯤ ꯌꯦꯠꯅꯕꯗꯣ ꯎꯔꯦꯡ ꯐꯪꯉꯗ꯭ꯔꯥ ꯑꯧ ꯑꯧ ꯎꯔꯦꯡ ꯃꯄꯥꯟ ꯆꯠꯄꯗꯣ ꯃꯆꯨ ꯈꯔ ꯌꯥꯛꯄꯅ ꯈꯔ ꯈꯥꯡꯉꯤ ꯑꯗꯨꯅ ꯈꯔ ꯃꯣꯝꯄꯥꯛ ꯐꯤꯗꯛꯒꯨꯝꯕꯗꯤ ꯑꯥ

ꯍꯣꯏ ꯑꯗꯣ ꯁꯤꯃ ꯎꯝ ꯑꯗꯨꯁꯨ ꯂꯣꯏꯅ ꯂꯧꯒꯦ ꯃꯉꯣꯟ ꯑꯉꯧꯕꯁꯨ ꯑꯗꯒꯤ ꯀꯥꯡꯈꯟ ꯃꯆꯨꯒꯤ ꯁꯨꯠꯁꯤꯗ ꯑꯗꯨꯁꯨ ꯈꯔ ꯀꯩꯅꯣ ꯇꯧꯕꯤꯌꯨ ꯄꯨꯊꯣꯛꯄꯤꯔꯛꯑꯣ ꯑꯗꯨꯁꯨ ꯈꯔ ꯌꯦꯡꯖꯒꯦ

ꯑꯥ ꯀꯩꯅꯥꯒꯤꯅꯤ ꯃꯆꯨ ꯀꯩꯅꯣ ꯇꯧꯕ ꯑꯉꯧꯕ ꯑꯃ ꯀꯝꯄꯜꯁꯔꯤ ꯑꯗꯨꯒ ꯑꯇꯣꯞꯄ ꯃꯆꯨꯁꯤꯅ ꯀꯔꯝꯕꯅ ꯐꯖꯒꯗꯒꯦꯗꯣ ꯌꯦꯡꯉꯒ ꯎꯝ ꯑꯥ ꯎꯝ ꯍꯣꯏ ꯑꯔꯣꯟꯕꯗꯨ ꯑꯣꯏꯅ ꯇꯧꯁꯤ ꯈꯔ ꯐꯖꯕ ꯇꯧꯁꯦ ꯀꯩꯅꯣꯒꯤ ꯑꯥ

ꯑꯣ ꯑꯧ ꯃꯣꯟꯗꯨꯝ ꯑꯃ ꯑꯗꯒꯤ ꯃꯣꯟꯇꯦꯛ ꯑꯅꯤꯃ ꯑꯗꯨꯒꯤ ꯀꯣꯚꯔ ꯀꯩꯀꯥꯁꯨ ꯂꯣꯏꯅ ꯆꯥꯅ ꯆꯥꯅꯕꯁꯦ

ꯍꯣꯏ ꯍꯣꯏ ꯍꯣꯏ ꯎꯝ ꯁꯤꯒꯤ ꯁꯤꯃꯁꯨ ꯂꯧꯔꯒꯦ ꯑꯗꯒꯤ ꯄꯨꯟꯅ ꯏꯆꯦ ꯍꯣꯏ ꯗꯨꯀꯥꯟꯁꯤ ꯂꯣꯏꯅꯃꯛꯁꯨ ꯌꯥꯎꯕ ꯃꯥꯜꯂꯤ ꯃꯣꯝꯄꯥꯛ ꯀꯩꯅꯣꯒꯨꯝꯕꯁꯨꯀꯣ ꯗꯂꯞꯁꯦ ꯑꯧ

ꯎꯝ ꯍꯣꯏ ꯍꯣꯏ ꯍꯣꯔꯦꯟ ꯂꯣꯏꯔꯀꯥꯟꯗ ꯃꯃꯟꯗꯨꯅ ꯈꯔ ꯇꯥꯅ ꯈꯔ ꯌꯦꯡꯊꯣꯛ ꯌꯦꯡꯁꯤꯟ ꯇꯧꯅꯕ ꯍꯥꯏꯗꯨꯅꯤ

ꯑꯧ ꯑꯧ ꯍꯣꯏ ꯍꯣꯏ ꯑꯗꯨ

ꯑꯥ ꯍꯣꯏ ꯈꯟꯒꯦꯀꯣ ꯑꯩ ꯎꯝ ꯑꯣ ꯁꯤꯃꯁꯨ ꯁꯤꯒꯤ ꯁꯤꯃꯁꯨ ꯁꯦ ꯑꯗꯒꯤꯅꯦ ꯏꯆꯦ ꯃꯣꯝꯄꯥꯛꯁꯦ ꯃꯣꯝꯄꯥꯛꯁꯤꯁꯨ ꯄꯥꯝꯃꯦ ꯂꯧꯗꯣꯏꯅꯦꯕ ꯎꯝ ꯑꯧ ꯏꯟꯆꯤ ꯀꯩꯅꯣꯃ ꯃꯉꯥꯃꯒ ꯃꯔꯤꯃꯒ ꯅꯠꯇ꯭ꯔꯒ ꯇꯔꯨꯛ ꯑꯣꯏꯔꯁꯨ ꯌꯥꯏꯀꯣ ꯇꯔꯨꯛ ꯑꯝꯒ ꯃꯔꯤ ꯑꯃꯒ ꯑꯗꯨꯃꯥꯏꯅ ꯂꯧꯒꯦ ꯑꯅꯤ

ꯍꯣꯏ ꯑꯗꯣ ꯗꯕꯜꯁꯤꯅ ꯈꯔ ꯇꯔꯨꯛꯁꯤꯅ ꯗꯕꯜꯗ ꯑꯣꯏꯔꯒ ꯎꯝ ꯌꯦꯡꯁꯦ ꯑꯗꯨꯝ ꯇꯔꯨꯛ ꯇꯔꯨꯛ ꯑꯣꯏꯕ ꯌꯥꯕ꯭ꯔꯥ ꯂꯥꯁꯇꯤꯡ ꯑꯣꯏꯗꯣꯏꯅꯤ ꯍꯣꯏ ꯍꯣꯏ ꯎꯝ ꯍꯣꯏ ꯎꯝ ꯎꯝ ꯎꯝ ꯑꯥ ꯍꯣꯏ ꯍꯣꯏ ꯍꯥꯞꯅꯔꯦ ꯍꯥꯞꯅꯔꯦ ꯂꯧꯗꯣꯏꯅꯦ ꯑꯗꯨꯁꯨ ꯑꯅꯤ ꯑꯗꯨꯝ ꯃꯥꯅꯦ ꯑꯃꯁꯤꯅ ꯋꯥꯠꯂꯧꯋꯦ ꯅꯨꯡꯉꯥꯏꯍꯧꯗꯦ ꯑꯗꯨꯅ ꯂꯩꯔꯤꯉꯩꯗ ꯈꯔ ꯁꯨꯅ ꯁꯨꯅꯕ ꯂꯩꯍꯧꯗ꯭ꯔꯗꯤ ꯎꯝ ꯍꯣꯏ ꯁꯤꯃꯁꯨ ꯑꯗꯒꯤ ꯀꯩꯅꯣꯁꯦ ꯕ꯭ꯂꯥꯎꯁꯁꯦ ꯕ꯭ꯂꯥꯎꯁꯁꯤꯁꯨ ꯑꯃ ꯑꯅꯤ ꯈꯔ ꯈꯟꯒꯦ ꯁꯤꯁꯨ ꯇꯣꯞꯁꯤꯁꯨ ꯎꯝ

ꯍꯣꯏ ꯍꯣꯏ ꯎꯝ

ꯁꯤꯒꯤ ꯐꯨꯔꯤꯠꯁꯤꯅ ꯔꯥꯅꯤꯒ ꯆꯥꯅꯒꯗꯕ ꯃꯆꯨꯁꯤꯅ ꯈꯔ ꯀꯔꯤ ꯍꯥꯏꯇꯥꯔꯦ ꯉꯥ ꯊꯣꯡꯕꯤ ꯃꯆꯨ ꯍꯥꯏꯒꯗ꯭ꯔ ꯁꯤꯅ ꯔꯥꯅꯤ ꯃꯆꯨꯒ ꯑꯣꯏꯗꯣꯏꯅꯦ ꯁꯤ ꯁꯤꯃꯁꯨ ꯂꯧꯔꯒꯦ ꯎꯝ ꯑꯥ

ꯍꯣꯏ ꯍꯣꯏ ꯍꯣꯏ ꯃꯥꯅꯤ ꯑꯩꯈꯣꯏꯗꯤ ꯉꯝꯅ ꯉꯝꯅꯕ ꯄꯥꯡꯅ ꯄꯥꯡꯅꯕ ꯍꯥꯏꯗꯨꯅꯤ ꯏꯆꯦ ꯑꯩꯈꯣꯏꯅ ꯌꯥꯝ ꯌꯥꯝꯅ ꯀꯩꯅꯣ ꯇꯧꯕꯁꯨ ꯉꯝꯗꯦ ꯑꯗꯨꯝ ꯈꯔ ꯈꯔ ꯍꯥꯞꯄꯤꯔꯤꯁꯤꯗꯒꯤ ꯈꯤꯇꯪ ꯐꯕ ꯀꯩꯅꯣ ꯇꯧꯕꯤꯒꯦ ꯇꯧꯕꯅꯤ ꯑꯔꯩꯕꯒꯤꯗꯤ ꯀꯩꯁꯨ ꯅꯠꯇꯦꯗ ꯑꯩꯈꯣꯏ ꯂꯩꯔꯤꯁꯤꯗꯤ ꯎꯝ ꯍꯣꯏ ꯍꯣꯏ

ꯁꯤꯃꯁꯨ ꯂꯧꯔꯒꯦ ꯑꯗꯒꯤ ꯇꯣꯞ ꯑꯅꯤꯃ ꯁꯤꯒ ꯃꯣꯝꯄꯥꯛ ꯐꯤꯗꯛ ꯉꯁꯥꯏ ꯍꯥꯏꯕꯁꯤꯡꯒꯤ ꯂꯧꯒꯗꯕꯁꯤꯡꯒꯤ ꯁꯣꯝꯗ ꯂꯣꯏ ꯊꯝꯖꯔꯒꯦꯀꯣ ꯏꯆꯦ ꯑꯩꯒꯤꯁꯤꯡꯁꯦ ꯄꯩꯁꯥꯅ ꯑꯃꯨꯛ ꯀꯣꯟꯅ ꯀꯣꯟꯅ

ꯑꯗꯣ ꯁꯤꯃꯁꯨ ꯑꯗꯒꯤ ꯁꯤ ꯁꯤꯒꯤ ꯐꯅꯦꯛ ꯎꯔꯦꯡꯁꯤꯃꯁꯨ

ꯁꯤ ꯁꯤꯅꯦ ꯁꯤꯅꯦ

ꯍꯣꯏ ꯑꯗꯒꯤ ꯐꯅꯦꯛ ꯃꯄꯥꯟ ꯅꯥꯏꯕꯤ ꯑꯅꯤꯒ ꯑꯍꯨꯝ ꯑꯃꯅꯦ ꯑꯣ ꯐꯤꯒꯦꯁꯤꯁꯨ ꯐꯤꯒꯦꯃꯒ ꯊꯝꯕꯥꯜ ꯂꯩꯈꯣꯛ ꯑꯃꯒ ꯁꯤꯃꯁꯨ ꯂꯧꯖꯔꯒꯦ ꯑꯗꯨꯒ ꯎꯝ ꯁꯤꯒꯤ ꯃꯆꯨꯁꯤꯃꯅꯦ ꯎꯝ ꯂꯧꯖꯔꯒꯦ ꯁꯤꯉꯩꯁꯦ ꯏꯆꯦ ꯄꯩꯁꯥ ꯀꯌꯥ ꯑꯃꯨꯛ ꯑꯣꯏꯒꯗꯒꯦ ꯌꯦꯡꯉꯣ ꯁꯣꯝꯒꯤꯁꯦ ꯍꯥꯏꯐꯦꯠ ꯌꯦꯡꯉꯒ ꯀꯩꯅꯣꯇꯧ

ꯎꯝ ꯑꯃ ꯃꯝꯗꯨꯒꯤ ꯏꯔꯣ ꯑꯗꯨꯒ ꯂꯣꯏꯔꯒ ꯄꯨꯟꯅ ꯇꯣꯇꯦꯜ ꯇꯧꯕꯤꯔꯣ